ꯏꯌꯔ ꯄꯣꯂꯨꯁꯟ ꯍꯟꯊꯅꯕꯒꯤꯗꯃꯛꯇ ꯁꯔꯚꯤꯁꯤꯡ ꯇꯣꯏꯅ ꯆꯠꯄꯤꯕ ꯑꯃꯗꯤ ꯒꯥꯔꯤ ꯇꯣꯏꯅ ꯁꯦꯝꯕꯤꯕ ꯑꯁꯤꯅꯆꯤꯡꯕ ꯄꯥꯡꯊꯣꯛꯀꯅꯤ ꯑꯃꯁꯨꯡ

ꯏꯌꯔ ꯄꯣꯂꯨꯁꯟ ꯍꯟꯗꯅꯕꯒꯤꯗꯃꯛꯇ ꯕꯥꯏꯀꯔꯁꯤꯡꯅ ꯒꯥꯔꯤ ꯊꯧꯕ ꯃꯇꯝꯗ ꯒꯥꯔꯤ ꯆꯦꯛ ꯇꯧꯕꯤꯕ ꯃꯥꯒꯤ ꯄꯥꯛ ꯑꯃꯗꯤ